ꯐꯥꯔꯁꯇ ꯅꯨꯡꯉꯥꯏꯕ ꯌꯦꯟ ꯌꯦꯟ ꯂꯣꯏꯕꯗ ꯅꯨꯡꯉꯥꯏꯕ ꯍꯥꯏꯕꯁꯦ ꯑꯩꯅ ꯂꯩꯔꯛꯏꯕ ꯌꯦꯟꯗꯨꯒꯤ ꯃꯔꯝꯗ ꯑꯩꯅ ꯍꯤꯡꯁꯥꯞ ꯄꯥꯔꯒ ꯂꯩꯔꯛꯏꯅꯦꯕ ꯑꯗꯨꯗ ꯀꯩꯒꯨꯝꯕ ꯌꯦꯟꯁꯦ ꯆꯥꯝꯃꯗ ꯆꯥꯝꯃ ꯍꯤꯡꯉꯗꯤ ꯑꯁꯨꯛꯀꯤ ꯃꯇꯤꯛ ꯑꯩꯉꯣꯟꯗ ꯅꯨꯡꯉꯥꯏꯔꯦꯀꯣ ꯑꯗꯨ ꯅꯨꯡꯉꯥꯏꯔꯦ ꯑꯗꯨꯒ ꯐꯪꯉꯛꯇꯧꯔꯤꯕ ꯄꯩꯁꯥꯗꯨꯅ ꯑꯗꯨ ꯑꯩꯅ ꯁꯥꯒꯠꯈꯤꯕ ꯃꯪꯂꯥꯟꯗꯣ ꯑꯩꯅ ꯂꯣꯏ ꯊꯨꯡꯅꯦꯕ ꯑꯋꯥꯕꯒꯤ ꯍꯥꯏꯔꯨꯔꯒꯅ ꯑꯩꯅ ꯌꯦꯟ ꯆꯥꯝꯃ ꯂꯩꯔꯛꯑꯦ ꯈꯜꯂꯁꯦꯕ ꯌꯦꯟ ꯆꯥꯝꯃꯗꯨꯒꯤ ꯃꯅꯨꯡꯗ ꯑꯩꯅ ꯊꯕꯛ ꯏꯪꯈꯥꯡ ꯆꯠꯇ꯭ꯔꯗꯤ ꯄꯩꯁꯥ ꯅꯨꯡꯁꯥ ꯌꯦꯟ ꯃꯆꯤꯟꯖꯥꯛꯀꯤ ꯍꯨꯜꯂꯛꯄꯒꯤ ꯑꯃꯨꯛꯀ ꯑꯗꯨꯗ ꯌꯦꯟ ꯃꯆꯤꯟꯖꯥꯛꯇꯨ ꯍꯨꯟꯕꯁꯤ ꯍꯨꯟꯅꯤ ꯈꯟꯕꯗ ꯋꯥꯅꯤ ꯈꯟꯕꯗ ꯏꯁꯥꯗ ꯀꯩꯅꯣꯃ ꯅꯨꯡꯉꯥꯏꯇꯕ ꯑꯃ ꯐꯥꯎꯖꯩꯑꯕ ꯑꯗꯨꯒ ꯀꯔꯤꯒꯨꯝꯕ ꯑꯝꯇ ꯌꯦꯟ ꯆꯥꯝꯃꯗꯨꯗ ꯑꯃꯨꯛꯀ ꯑꯩꯅ ꯌꯦꯟ ꯆꯥꯝꯃꯗꯨꯗꯒꯤ ꯀꯨꯟ ꯑꯝꯒ ꯁꯤꯍꯟꯈ꯭ꯔꯦ ꯈꯜꯂꯁꯦꯕ ꯑꯁ ꯑꯩꯉꯣꯟꯗ ꯅꯨꯡꯉꯥꯏꯇꯕ ꯑꯩꯉꯣꯟꯗ ꯑꯋꯥꯕ ꯄꯤꯛ ꯊꯜꯂꯦꯕ ꯀꯨꯟꯗꯣ ꯇꯣꯛꯈꯣ ꯃꯉꯥ ꯑꯅꯤ ꯁꯤꯕꯗ ꯑꯩꯉꯣꯟꯗ ꯑꯁꯨꯛꯀꯤ ꯃꯇꯤꯛ ꯅꯨꯡꯉꯥꯏꯇꯦꯕ ꯑꯗꯨꯗ ꯌꯥꯡꯈꯩꯒ ꯑꯃꯨꯛ ꯁꯤꯖꯜꯂꯛꯑꯗꯤ ꯑꯁ ꯂꯣꯏꯔꯦ ꯄꯨꯕꯊꯥꯡꯕ ꯉꯝꯗꯦꯕ ꯁꯤꯅꯦ ꯑꯋꯥꯕ ꯍꯥꯏꯁꯦ